ꯍꯜꯂꯣ ꯇꯥꯗ꯭ꯔꯣ ꯁꯤꯕꯨ ꯍꯣꯜꯁꯦꯜ ꯗꯨꯀꯥꯟ ꯑꯣꯏꯕꯤꯕ꯭ꯔꯣ ꯍꯤꯗꯥꯛ ꯅꯨꯡꯗꯥꯛ ꯈꯔ ꯂꯧꯒꯦꯅ ꯇꯧꯕ ꯑꯗꯨ ꯀꯔꯝꯍꯥꯏꯅ ꯃꯃꯟ ꯃꯊꯨꯝ ꯀꯔꯝꯍꯥꯏ ꯇꯧꯕꯅꯣ ꯍꯤꯗꯥꯛ ꯈꯔ

ꯑꯗꯨ ꯑꯣꯏꯕꯇꯥꯔꯗꯤ ꯍꯤꯗꯥꯛ ꯃꯃꯤꯡꯁꯤꯡꯗꯨ ꯀꯩꯅꯣꯗꯨ ꯑꯣꯟꯂꯥꯏꯟꯗꯒꯨꯝꯕ ꯃꯃꯤꯡꯗꯨ ꯃꯃꯤꯡꯁꯤꯡꯗꯨ ꯊꯥꯖꯔꯛꯑꯒꯦ ꯑꯗꯨꯒ ꯀꯩꯅꯣꯗꯤ ꯃꯃꯜꯗꯨꯗꯤ ꯈꯔ ꯈꯔ ꯍꯟꯊꯕ ꯇꯥꯔꯦ ꯍꯣꯏ ꯑꯗꯨ ꯍꯤꯗꯥꯛ ꯃꯃꯤꯡꯗꯨ ꯍꯧꯖꯤꯛ ꯋꯥꯆꯞꯇꯒꯨꯝꯕ ꯑꯣꯟꯂꯥꯏꯟꯗꯒꯨꯝꯕ ꯊꯥꯖꯔꯛꯑꯒꯦ ꯍꯤꯗꯥꯛ ꯈꯔꯗꯤ ꯑꯗꯨꯝ ꯌꯥꯝꯒꯗꯧꯕ ꯃꯥꯜꯂꯦꯕ ꯑꯗꯨ ꯀꯔꯤꯒꯨꯝꯕ ꯃꯃꯜꯗꯨꯅ ꯈꯤꯇꯪ ꯍꯟꯊꯕꯤꯌꯣ ꯍꯣꯏ ꯍꯣꯏ ꯍꯤꯗꯥꯛ ꯃꯃꯤꯡꯅꯦ ꯀꯔꯤꯅꯦ ꯑꯗꯨ ꯊꯥꯖꯔꯛꯑꯒꯦꯀꯣ ꯉꯁꯤ ꯅꯠꯇ꯭ꯔꯁꯨ ꯍꯣꯔꯦꯟ ꯈꯔ ꯈꯔ ꯀꯃꯤꯁꯟꯗꯨ ꯈꯔ ꯌꯦꯡꯕꯤꯕ ꯇꯥꯔꯦ ꯍꯣꯏ ꯍꯣꯏ ꯐꯔꯦ ꯐꯔꯦ ꯑꯗꯨꯗꯤ

ꯍꯣꯏ ꯍꯣꯏ ꯐꯔꯦ ꯐꯔꯦ ꯏꯀꯨꯏ ꯀꯨꯏꯗꯅ ꯑꯗꯨꯝ ꯊꯥꯖꯔꯛꯑꯒꯦꯕ ꯐꯔꯦ ꯐꯔꯦ ꯊꯝꯃꯒꯦꯀꯣ